ꯁꯤꯁꯦ ꯀꯥꯔ ꯌꯣꯟꯕ ꯁꯣ ꯔꯨꯝꯗꯨꯔꯥ ꯖꯤꯞ ꯂꯩꯕ꯭ꯔꯥ ꯖꯤꯞꯀꯤ ꯑꯗꯨ ꯎꯝ ꯑꯅꯧꯕ ꯂꯥꯛꯄ ꯃꯣꯗꯦꯜ ꯉꯩꯗꯣ ꯕ꯭ꯂꯨ ꯕ꯭ꯂꯦꯛ ꯂꯩꯕ꯭ꯔꯥ ꯕ꯭ꯂꯨ ꯕ꯭ꯂꯦꯛ ꯑꯣ ꯎꯝ ꯑꯗꯣ ꯑꯩꯁꯦ ꯕ꯭ꯂꯦꯛ ꯃꯆꯨꯁꯦ ꯈꯔ ꯄꯥꯝꯖꯕꯀꯣ ꯑꯦ ꯐ꯭ꯔꯥꯟꯁꯤꯁ ꯑꯦ ꯐ꯭ꯔꯥꯟꯁꯤꯁ ꯍꯥꯏꯅꯀꯣ ꯑꯥ ꯑꯗꯨꯗꯣ ꯎꯝ ꯗꯦꯗ ꯗꯦꯗ ꯂꯥꯛꯀꯅꯤ ꯑꯥ ꯑꯩꯠ ꯑꯩꯠ ꯊ꯭ꯔꯤ ꯁꯕꯦꯟ ꯇꯨ ꯁꯤꯛꯁ ꯁꯤꯛꯁ ꯖꯤꯔꯣ ꯁꯕꯦꯟ ꯊ꯭ꯔꯤ ꯑꯥ ꯑꯗꯨ ꯑꯣꯏꯔꯗꯤ ꯍꯌꯦꯡ ꯑꯣꯏꯔꯁꯨ ꯑꯗꯨꯝ ꯄꯥꯎ ꯐꯥꯎꯅꯔꯁꯤꯀꯣ ꯑꯥ ꯊꯝꯂꯒꯦꯀꯣ ꯎꯝ